ꯚꯥꯔꯠꯀꯤ ꯃꯐꯝꯁꯦ ꯑꯌꯥꯝꯕ ꯈꯨꯗꯤꯡꯃꯛꯇ ꯆꯥꯁꯦ ꯂꯣꯏꯅꯃꯛ ꯄꯥꯝꯅꯩ ꯑꯗꯨꯒ ꯑꯩꯈꯣꯏꯒꯤ ꯃꯅꯤꯄꯨꯔꯗꯁꯨ ꯍꯥꯏꯇꯥꯔꯦ ꯑꯩꯈꯣꯏꯒꯤ ꯂꯩꯔꯤꯕ ꯑꯩꯈꯣꯏꯒꯤ ꯑꯩꯈꯣꯏꯒꯤ ꯁ꯭ꯇꯦꯠꯁꯤꯗꯁꯨ ꯑꯗꯨꯝ ꯃꯌꯥꯝꯁꯦ ꯆꯥꯁꯦ ꯌꯥꯝꯅ ꯄꯥꯝꯅ ꯊꯛꯅꯩ ꯑꯗꯨꯒ ꯑꯌꯥꯝꯕꯅꯁꯨ ꯑꯩꯈꯣꯏꯒꯤ ꯁꯪꯒꯣꯝ ꯍꯥꯞꯄ ꯀꯥꯟꯗ ꯂꯣꯟꯕ ꯆꯥꯁꯤꯁꯨ ꯃꯌꯥꯝꯅꯗꯤ ꯑꯌꯥꯝꯕ ꯄꯥꯝꯅꯩ ꯑꯗꯣ ꯑꯩꯒꯤ ꯑꯣꯏꯅꯗꯤ ꯆꯥꯉꯥꯡ ꯍꯥꯏꯇꯔꯦ ꯔꯦꯗ ꯇꯤ ꯑꯩꯈꯣꯏꯅ ꯂꯦꯃꯟ ꯒ꯭ꯔꯥꯁꯒꯨꯝꯕꯁꯨ ꯍꯥꯞꯄꯒ ꯅꯠꯇ꯭ꯔꯒ ꯇꯤ ꯂꯤꯕꯞꯁꯒꯨꯝꯕ ꯑꯗꯨꯃꯥꯏꯅ ꯍꯥꯞꯄꯒ ꯂꯣꯟꯕ ꯆꯥ ꯃꯈꯜ ꯍꯥꯏꯇꯥꯔꯦ ꯑꯗꯨꯒꯨꯝꯕꯅ ꯍꯦꯟꯅ ꯄꯥꯝꯃꯦ ꯑꯗꯨꯅ ꯌꯨꯝꯗꯁꯨ ꯑꯩꯅ ꯂꯣꯟꯕꯁꯦ ꯆꯥꯁꯦ ꯑꯩꯈꯣꯏꯅ ꯑꯍꯥꯟꯕꯗ ꯏꯁꯤꯡꯁꯦ ꯊꯥꯡꯒꯠꯂ ꯀꯥꯟꯗ ꯑꯩꯈꯣꯏ ꯇꯦꯖꯄꯥꯇꯥ ꯃꯅꯥ ꯕꯦ ꯂꯤꯕ꯭ꯁ ꯍꯥꯏꯇꯔꯦ ꯑꯗꯨꯒꯨꯝꯕ ꯑꯗꯨꯗꯒꯤꯗꯤ ꯂꯦꯃꯟ ꯒ꯭ꯔꯥꯁꯀꯤ ꯑꯗꯨꯒꯨꯝꯕ ꯑꯗꯨꯗꯒꯤꯗꯤ ꯃꯥꯒꯤ ꯁꯤꯡꯒꯨꯝꯕ ꯑꯌꯥꯝꯕ ꯑꯗꯨꯃꯥꯏꯅ ꯂꯣꯏꯅꯃꯛ ꯍꯥꯞꯄꯦ ꯑꯗꯨꯝ ꯈꯔ ꯑꯗꯨꯒꯤꯗꯨꯒ ꯃꯅꯝ ꯅꯨꯡꯁꯤꯅ ꯑꯇꯩꯗꯣ ꯑꯗꯨ ꯃꯌꯥꯝꯗꯣ ꯂꯣꯜꯂꯒ ꯏꯁꯤꯡꯁꯨ ꯑꯗꯨꯝ ꯁꯧꯔꯛꯑꯀꯥꯟꯗ ꯐꯖꯅ ꯁꯧꯔꯦ ꯍꯥꯏꯔ ꯀꯥꯟꯗ ꯃꯅꯝꯒ ꯐꯖꯅ ꯊꯣꯛꯂꯛꯑꯀꯥꯟꯗ ꯑꯩꯈꯣꯏꯒꯤ ꯇꯤ ꯂꯤꯕ꯭ꯁꯀꯨꯝꯕ ꯑꯗꯨꯃꯥꯏꯅ ꯍꯥꯞꯄꯦ ꯑꯗꯨꯒ ꯔꯦꯗ ꯇꯤ ꯑꯣꯏꯔꯛꯑꯅꯤ ꯑꯣꯏꯔꯛꯑꯀꯥꯟꯗ ꯐꯖꯅ ꯉꯥꯏꯍꯥꯛ ꯁꯧꯍꯜꯂꯒ ꯑꯗꯨꯃꯥꯏꯅ ꯁꯨꯒꯔꯗꯨꯗꯤ ꯑꯗꯨꯝ ꯀꯔꯤ ꯍꯥꯏꯁꯤꯔ ꯀꯝꯄꯜꯁꯔꯤꯗꯤ ꯑꯣꯏꯗ꯭ꯔꯦ ꯑꯗꯨꯝ ꯍꯥꯞꯅꯤꯡꯕ ꯑꯣꯏꯔꯒꯅ ꯑꯗꯨꯝ ꯍꯥꯞꯄꯦ ꯍꯥꯞꯇꯕꯁꯤꯡꯅ ꯑꯗꯨꯝ ꯍꯥꯞꯇ꯭ꯔꯦ ꯑꯗꯨꯃꯥꯏꯅ ꯇꯧꯔꯒ ꯑꯗꯨꯝ ꯁꯦꯝꯃꯒ ꯑꯗꯨꯝ ꯑꯩꯈꯣꯏ ꯐꯦꯃꯤꯂꯤ ꯃꯌꯥꯝꯗꯣ ꯑꯦꯟꯖꯣꯏ ꯇꯧꯋꯦ ꯑꯩꯅ ꯑꯗꯨꯝ ꯊꯣꯡꯕ ꯊꯥꯛꯄ ꯇꯧꯔꯒ ꯃꯣꯏꯁꯨ ꯌꯥꯝꯅ ꯄꯥꯝꯅ ꯊꯛꯑꯦ ꯑꯩꯁꯨ ꯃꯌꯥꯝ ꯄꯥꯝꯅ ꯊꯛꯑꯦ